ꯌꯣꯒ ꯑꯁꯤ ꯇꯧꯕꯗ ꯑꯦꯛꯁꯁꯥꯏꯁ ꯑꯃꯈꯛꯇꯪ ꯅꯠꯇꯦ ꯌꯣꯒ ꯑꯁꯤ ꯇꯧꯕꯗ ꯑꯦꯛꯁꯁꯥꯏꯁ ꯑꯗꯨꯛꯀꯤ ꯃꯇꯤꯛ ꯌꯥꯝꯈ꯭ꯔꯦ ꯑꯩꯈꯣꯏꯅ ꯍꯥꯏꯕꯗ ꯃꯁꯤꯡ ꯊꯤꯕꯗ ꯑꯁꯨꯛꯀꯤ ꯃꯇꯤꯛ ꯌꯥꯝꯈ꯭ꯔꯦ ꯑꯗꯨꯒ ꯌꯣꯒ ꯇꯧꯕꯅ ꯑꯩꯈꯣꯏ ꯃꯤꯑꯣꯏꯕꯒꯤ ꯍꯛꯆꯥꯡꯗ ꯑꯁꯨꯛꯀꯤ ꯃꯇꯤꯛ ꯀꯥꯟꯅꯍꯜꯂꯤ ꯌꯣꯒ ꯇꯧꯕꯅ ꯑꯩꯈꯣꯏ ꯃꯤꯑꯣꯏꯕꯒꯤ ꯁꯤꯡꯂꯤ ꯅꯥꯎꯔꯤꯁꯤꯡ ꯅꯤꯡꯊꯤꯖꯅ ꯊꯝꯕꯗ ꯃꯇꯦꯡ ꯑꯣꯏ ꯑꯗꯨꯒ ꯂꯣꯏꯅꯅ ꯑꯩꯈꯣꯏꯒꯤ ꯁꯨꯒ꯭ꯔ ꯗꯥꯏꯕꯦꯇꯤꯖꯀꯤ ꯑꯁꯤꯒꯨꯝꯕ ꯂꯩꯅꯥꯁꯨ ꯍꯥꯏꯔꯤꯕ ꯌꯣꯒꯒꯤ ꯑꯦꯛꯁꯁꯥꯏꯁ ꯑꯁꯤꯅ ꯑꯩꯈꯣꯏ ꯃꯤꯑꯣꯏꯕꯗ ꯀꯥꯟꯅꯕ ꯄꯤ ꯑꯁꯤꯈꯛꯇ ꯅꯠꯇꯅ ꯑꯔꯨ ꯑꯔꯨꯕ ꯂꯩꯅꯥ ꯇꯤꯟꯅꯥ ꯑꯩꯈꯣꯏꯒꯤ ꯍꯛꯆꯥꯡ ꯇꯣꯡꯁꯥꯒꯤ ꯑꯣꯏꯕ ꯑꯗꯨꯒꯨꯝꯕ ꯁꯤꯡꯂꯤꯒꯤ ꯑꯣꯏꯕ ꯑꯩꯈꯣꯏꯒꯤꯗ ꯍꯛꯆꯥꯡꯗ ꯅꯨꯉꯥꯏꯇꯕ ꯑꯗꯩ ꯑꯔꯨꯝꯕ ꯋꯦꯠꯀꯤ ꯃꯇꯥꯡ ꯑꯣꯏꯔꯣ ꯑꯗꯒꯤ ꯑꯩꯈꯣꯏꯒꯤ ꯍꯛꯆꯥꯡꯗ ꯆꯤꯛꯄ ꯅꯥꯕ ꯁꯥꯕ ꯄꯨꯝꯅꯃꯛꯁꯤꯡ ꯑꯁꯤ ꯌꯣꯒꯒꯤ ꯑꯦꯛꯁ꯭ꯔꯁꯥꯏꯁꯅ ꯑꯩꯈꯣꯏ ꯃꯤꯑꯣꯏꯕꯗ ꯀꯥꯟꯅꯍꯜꯂꯤ ꯑꯃꯗꯤ ꯑꯩꯈꯣꯏ ꯃꯤꯑꯣꯏꯕꯒꯤ ꯍꯛꯆꯥꯡꯗ ꯅꯣꯏꯔꯀꯥꯟꯗ ꯂꯥꯛꯄ ꯕꯣꯗꯤ ꯋꯦꯠꯁꯤꯅ ꯑꯩꯈꯣꯏꯗ ꯄꯤꯕ ꯑꯃꯥꯡꯕ ꯑꯗꯨꯒꯨꯝꯕ ꯂꯩꯅꯥꯁꯤꯡ ꯃꯈꯜ ꯃꯈꯥꯒꯤ ꯂꯩꯅꯥꯁꯤꯡꯁꯤ ꯌꯣꯒꯅ ꯄꯨꯝꯅꯃꯛꯁꯤꯡ ꯑꯁꯤ ꯀꯟꯇ꯭ꯔꯣꯜ ꯇꯧꯍꯜꯂꯤ ꯂꯣꯏꯅꯅ ꯑꯩꯈꯣꯏ ꯏꯁꯥꯗ ꯋꯦꯠꯅ ꯍꯦꯜꯂꯒ ꯏꯁꯥꯗ ꯑꯇꯟꯕ ꯑꯩꯈꯣꯏꯗ ꯄꯣꯛꯍꯟꯕ ꯄꯨꯝꯅꯃꯛꯇꯣ ꯌꯣꯒꯅ ꯋꯦꯠ ꯍꯟꯊꯍꯟꯗꯨꯅ ꯏꯁꯥꯗ ꯇꯤꯡ ꯇꯤꯡ ꯑꯩꯈꯣꯏꯒꯤ ꯌꯥꯝꯅ ꯐ꯭ꯔꯦꯁ ꯑꯣꯏꯕ ꯏꯁꯥꯗ ꯌꯥꯝ ꯅꯨꯉꯥꯏꯅ ꯂꯩꯍꯟꯕ ꯉꯝꯃꯤ ꯑꯗꯨꯅ ꯌꯣꯒꯅ ꯑꯩꯈꯣꯏ ꯃꯤꯑꯣꯏꯕꯗ ꯄꯤꯕ ꯀꯥꯅꯅꯕꯁꯤ ꯑꯗꯨꯛꯀꯤ ꯃꯇꯤꯛ ꯄꯤ ꯑꯩꯈꯣꯏꯒꯤ ꯃꯤꯑꯣꯏꯕꯅ ꯌꯥꯍꯧ ꯉꯟꯅ ꯍꯧꯒꯠꯇꯅ ꯌꯣꯒ ꯆꯠꯇꯅ ꯍꯛꯆꯥꯡꯁꯤ ꯐꯖꯅ ꯊꯝꯕ ꯉꯝꯃꯤ ꯌꯥꯍꯧ ꯊꯦꯡꯅ ꯍꯧꯒꯗꯕꯗꯒꯤ ꯀꯟꯕ ꯉꯝꯃꯤ ꯌꯣꯒ ꯁꯥꯟꯅꯔꯤꯕ ꯃꯤꯑꯣꯏ ꯑꯃꯅ ꯃꯁꯥꯗ ꯇꯤꯟꯖꯪ ꯀꯥꯏꯖꯪꯕ ꯂꯩꯇꯅ ꯂꯩꯅꯥ ꯇꯤꯟꯅꯥ ꯆꯪꯍꯟꯗꯅ ꯅꯤꯡꯊꯤꯖꯅ ꯃꯁꯥꯗꯨ ꯅꯨꯉꯥꯏꯅ ꯍꯤꯡꯕ ꯉꯝꯃꯤ ꯌꯣꯒꯅ ꯌꯣꯒꯒꯤ ꯑꯦꯛꯁ꯭ꯔꯁꯥꯏꯁꯅ ꯑꯩꯈꯣꯏꯗ ꯁꯨꯔꯖ ꯅꯃꯁꯀꯥꯔ ꯌꯣꯒꯗ ꯌꯥꯎꯕ ꯑꯗꯨꯒꯨꯝꯕ ꯌꯥꯝꯅ ꯀꯥꯟꯅꯔꯕ ꯑꯗꯨꯒ ꯑꯦꯛꯁꯁꯥꯏꯁ ꯃꯈꯜ ꯑꯃꯅꯤ ꯁꯨꯔꯖ ꯅꯃꯁꯀꯥꯔꯁꯤ ꯑꯩꯈꯣꯏꯅ ꯅꯨꯃꯤꯠ ꯈꯨꯗꯤꯡꯒꯤ ꯑꯩꯈꯣꯏꯅ ꯌꯨꯝꯗ ꯑꯣꯏꯔꯁꯨ ꯅꯨꯃꯤꯠ ꯈꯨꯗꯤꯡꯒꯤ ꯁꯥꯟꯅꯕ ꯉꯝꯕꯅ ꯑꯩꯈꯣꯏꯒꯤ ꯂꯩꯅꯥ ꯇꯤꯟꯅꯥ ꯑꯃꯗꯤ ꯁꯤꯡꯂꯤ ꯅꯥꯎꯔꯤꯗ ꯂꯩꯔꯝꯕ ꯑꯅꯥ ꯑꯌꯦꯛ ꯄꯨꯝꯅꯃꯛ ꯌꯣꯒꯒꯤ ꯁꯨꯔꯖ ꯅꯃꯁꯀꯥꯔꯅ ꯑꯩꯈꯣꯏꯗ ꯑꯗꯨꯛꯀꯤ ꯃꯇꯤꯛ ꯀꯥꯟꯅꯕ ꯄꯤ ꯑꯗꯨꯒ ꯂꯣꯏꯅꯅ ꯑꯩꯈꯣꯏꯒꯤ ꯈ꯭ꯋꯥꯡ ꯅꯥꯕ ꯑꯗꯒꯤ ꯈꯨ ꯆꯤꯛꯄ ꯑꯁꯤꯒꯨꯝꯕ ꯂꯩꯔꯝꯕ ꯄꯨꯝꯅꯃꯛꯁꯤꯁꯨ ꯑꯩꯈꯣꯏꯒꯤ ꯌꯣꯒꯒꯤ ꯑꯁꯤꯒꯨꯝꯂꯕ ꯃꯈꯜ ꯃꯈꯥ ꯀꯌꯥꯒꯤ ꯑꯦꯛꯁ꯭ꯔꯁꯥꯏꯁꯁꯤꯅ ꯃꯔꯝ ꯑꯣꯏꯔꯀꯥꯟꯗ ꯑꯩꯈꯣꯏ ꯃꯤꯑꯣꯏꯕꯗ ꯑꯁꯨꯛꯀꯤ ꯃꯇꯤꯛ ꯀꯥꯟꯅꯕ ꯄꯤ ꯌꯒꯒꯤ ꯑꯦꯛꯁ꯭ꯔꯁꯥꯏꯁꯇ ꯑꯗꯨꯒꯨꯝꯕ ꯃꯈꯜ ꯃꯈꯥ ꯀꯌꯥꯒꯤ ꯍꯛꯆꯥꯡꯗ ꯂꯩꯔꯝꯕ ꯑꯅꯥꯕ ꯑꯗꯩꯒꯤ ꯅꯨꯉꯥꯏꯇꯕ ꯄꯨꯝꯅꯃꯛꯁꯤꯡꯁꯦ ꯌꯣꯒꯒꯤ ꯑꯦꯛꯁ꯭ꯔꯁꯥꯏꯁꯅ ꯑꯩꯈꯣꯏ ꯃꯤꯑꯣꯏꯕꯗ ꯑꯁꯨꯀꯀꯤꯃꯇꯤꯛ ꯀꯥꯅꯕ ꯐꯪꯍꯜꯂꯤ